ꯍꯧꯈꯤꯕ ꯆꯍꯤ ꯈꯔꯁꯤꯗ ꯏꯟꯗ꯭ꯁꯇ꯭ꯔꯤ ꯐꯦꯛꯇ꯭ꯔꯤ ꯀꯌꯥꯃꯔꯨꯝ ꯂꯩꯔꯛꯄꯅ ꯃꯔꯝ ꯑꯣꯏꯔꯒ ꯚꯥꯔꯠꯄꯨ ꯍꯦꯟꯅ ꯆꯥꯎꯈꯠꯍꯟꯅꯕꯒꯤ ꯃꯔꯝ ꯑꯃ ꯑꯣꯏꯔꯛꯈꯤ ꯑꯗꯨꯒ ꯚꯥꯔꯠꯄꯨ ꯍꯦꯟꯅ ꯆꯥꯎꯈꯠꯍꯟꯕꯗ ꯃꯇꯦꯡ ꯄꯥꯡꯈꯤꯕ ꯏꯟꯗꯁꯇ꯭ꯔꯤꯁꯤꯡ ꯑꯗꯨꯗꯤ ꯁꯥꯔꯕꯤꯁ ꯁꯦꯡꯇꯔ ꯃꯦꯅꯤꯐꯦꯛꯆꯔꯤꯡ ꯐꯥꯏꯅꯥꯟꯁꯤꯌꯦꯜ ꯁꯥꯔꯕꯤꯁ ꯑꯦꯒ꯭ꯔꯤꯀꯜꯆ꯭ꯔ ꯏꯟꯗꯁꯇ꯭ꯔꯤ ꯏꯟꯐ꯭ꯔꯥ ꯁꯇ꯭ꯔꯛꯆꯔ ꯏꯁꯇꯥꯔꯠ ꯑꯞ ꯑꯦꯟ ꯏꯅꯣꯕꯦꯁꯟ ꯑꯗꯒꯤ ꯒ꯭ꯂꯣꯕꯦꯜ ꯇ꯭ꯔꯦꯠ ꯑꯦꯟ ꯑꯦꯟꯕꯦꯁꯃꯦꯟ ꯍꯥꯏꯔꯤꯕ ꯏꯟꯗꯁꯇ꯭ꯔꯤ ꯀꯌꯥ ꯑꯁꯤꯅ ꯑꯩꯈꯣꯏꯒꯤ ꯚꯥꯔꯠꯇ ꯁꯦꯜ ꯊꯨꯝꯒꯤ ꯁꯦꯜ ꯊꯨꯝꯒꯤ ꯑꯍꯦꯟꯕ ꯃꯌꯥꯃꯔꯨꯝ ꯑꯃ ꯄꯤꯔꯛꯈꯤ ꯑꯗꯨꯒ ꯑꯩꯈꯣꯏꯒꯤ ꯏꯟꯇ꯭ꯔꯅꯦꯠ ꯕꯦꯡꯀꯤꯡ ꯑꯃꯗꯤ ꯗꯤꯖꯤꯇꯦꯜ ꯄꯦꯃꯦꯟꯁꯤꯅ ꯐꯪꯍꯟꯕ ꯀꯥꯅꯕꯁꯤꯡ ꯑꯗꯨꯗꯤ ꯑꯩꯈꯣꯏꯒꯤ ꯐꯥꯏꯅꯥꯟꯁꯦꯜ ꯏꯟꯀ꯭ꯂꯨꯖꯟ ꯑꯗꯩ ꯑꯩꯈꯣꯏꯒꯤ ꯈꯨꯗꯛ ꯈꯨꯗꯛꯇ ꯇ꯭ꯔꯥꯟꯖꯦꯛꯁꯟ ꯅꯨꯡꯉꯥꯏꯍꯟꯕ ꯍꯥꯏꯕꯗꯤ ꯑꯩꯈꯣꯏꯒꯤ ꯑꯩꯅ ꯃꯤ ꯑꯃꯗ ꯄꯩꯁꯥ ꯊꯥꯕꯕꯨ ꯑꯣꯏꯔꯁꯨ ꯈꯨꯗꯛꯇ ꯑꯗꯨꯝ ꯃꯤꯗꯨꯅ ꯎꯕ ꯐꯪꯕ ꯑꯗꯨꯒ ꯃꯤ ꯑꯃꯅ ꯑꯩꯉꯣꯟꯗ ꯄꯩꯁꯥ ꯊꯥꯔꯛꯄꯕꯨ ꯑꯣꯏꯔꯒꯁꯨ ꯑꯩꯅ ꯈꯨꯗꯛꯇ ꯄꯩꯁꯥ ꯀꯌꯥ ꯊꯥꯔꯛꯏꯅꯣ ꯅꯠꯇ꯭ꯔꯒ ꯑꯩꯒꯤ ꯄꯩꯁꯥ ꯀꯌꯥꯅꯣ ꯍꯥꯏꯕꯗꯣ ꯑꯗꯨꯝ ꯈꯨꯗꯛꯇ ꯎꯕ ꯐꯪꯕ ꯑꯗꯨꯒꯤ ꯑꯇꯦꯟꯕ ꯃꯇꯝꯗ ꯃꯇꯝ ꯆꯪꯍꯟꯗꯅ ꯑꯩꯅ ꯀꯣꯏꯆꯠ ꯆꯠꯇꯨꯅ ꯕꯦꯡꯇ ꯀꯩꯗ ꯑꯃꯨꯛ ꯄꯩꯁꯥ ꯊꯥꯗꯣꯛ ꯊꯥꯖꯤꯟ ꯇꯧꯗ꯭ꯔꯒꯁꯨ ꯑꯩꯅ ꯌꯨꯝꯗ ꯐꯝ ꯐꯝꯅ ꯑꯩꯒꯤ ꯃꯔꯨꯞ ꯑꯃꯗ ꯅꯠꯇ꯭ꯔꯒ ꯑꯩꯒꯤ ꯏꯆꯥꯗ ꯅꯠꯇ꯭ꯔꯒ ꯑꯩꯒꯤ ꯄꯩꯁꯥ ꯊꯥꯅꯤꯡꯕ ꯗꯔꯀꯥꯔ ꯑꯣꯏꯕ ꯃꯤ ꯑꯃꯗ ꯑꯩꯅ ꯌꯨꯝꯗꯒꯤ ꯐꯝ ꯐꯝꯅ ꯑꯩꯒꯤ ꯐꯣꯟꯗꯒꯤ ꯑꯗꯨꯝ ꯄꯩꯁꯥ ꯊꯥꯕ ꯌꯥꯕꯒꯤ ꯈꯨꯗꯣꯡꯆꯥꯕꯁꯨ ꯐꯪꯍꯜꯂꯤ ꯑꯗꯒꯤ ꯆꯠꯊꯣꯛ ꯈꯣꯠꯊꯣꯛꯄꯗ ꯑꯩꯒꯤ ꯀꯦꯁ ꯑꯣꯏꯅ ꯑꯩꯒꯤ ꯄꯣꯛꯀꯦꯠꯇ ꯅꯠꯇ꯭ꯔꯒ ꯑꯩꯒꯤ ꯕꯦꯛꯇ ꯄꯩꯁꯥ ꯍꯥꯞꯄꯒ ꯄꯨꯍꯧꯗꯕ ꯇꯥꯔꯒꯁꯨ ꯑꯩꯅ ꯀꯔꯤꯒꯨꯝꯕ ꯄꯣꯠ ꯑꯃ ꯂꯩꯕ ꯃꯇꯝꯗ ꯑꯩꯒꯤ ꯐꯣꯟꯁꯤ ꯁꯤꯖꯤꯟꯅꯔꯒ ꯑꯩꯒꯤ ꯏꯟꯇꯔꯅꯦꯠ ꯕꯦꯡꯀꯤꯡꯁꯤꯗꯒꯤ ꯄꯣꯠ ꯂꯩꯕ ꯌꯥꯕꯒꯤ ꯈꯨꯗꯣꯡ ꯆꯥꯕ ꯃꯌꯥꯝ ꯑꯝꯁꯨ ꯐꯪꯍꯜꯂꯤ ꯑꯗꯒꯤ ꯀꯔꯕꯥꯔ ꯆꯥꯎꯅ ꯆꯥꯎꯅ ꯇꯧꯔꯤꯕ ꯃꯤꯑꯣꯏꯁꯤꯡꯁꯤꯗꯁꯨ ꯁꯤꯒꯤ ꯄꯩꯁꯥ ꯊꯥꯗꯣꯛ ꯊꯥꯖꯤꯟꯒꯤ ꯏꯟꯇꯔꯅꯦꯠꯀꯤ ꯕꯦꯡꯀꯤꯡꯁꯤꯅ ꯍꯦꯟꯅ ꯈꯨꯗꯣꯡꯆꯥꯕ ꯐꯪꯍꯜꯂꯤ